ꯑꯩꯅ ꯕꯖꯥꯔꯗꯒꯤ ꯁꯤꯂꯤꯡ ꯐꯦꯟ ꯑꯃ ꯂꯩꯖꯔꯨꯏ ꯂꯨꯄꯥ ꯂꯤꯁꯤꯡ ꯑꯃꯒ ꯆꯥꯝꯃꯉꯥ ꯄꯤꯗꯅ ꯍꯥꯏꯔꯤꯕ ꯁꯤꯂꯤꯡ ꯐꯦꯟꯁꯤ ꯕꯥꯖꯥꯖꯀꯤꯅꯤ ꯈ꯭ꯋꯥꯏꯗꯒꯤ ꯐꯔꯦ ꯑꯐꯕꯅꯤ ꯁꯤꯖꯤꯟꯅꯕ ꯅꯨꯡꯉꯥꯏꯒꯅꯤ ꯍꯥꯏꯗꯅ ꯂꯩꯔꯨꯏ ꯑꯗꯨꯒꯗꯤ ꯁꯤꯖꯤꯟꯅꯔꯕ ꯃꯇꯨꯡꯗ ꯊꯥ ꯑꯃ ꯁꯤꯁꯤ ꯂꯩꯔꯦ ꯑꯅꯤ ꯐꯥꯗ꯭ꯔꯤ ꯁꯤꯁꯤꯅ ꯂꯩꯔꯨꯕꯒ ꯑꯗꯨꯒꯗꯤ ꯐꯦꯟꯁꯦ ꯄꯪꯈꯥ ꯎꯡꯕ ꯌꯥꯔꯛꯇ꯭ꯔꯦ ꯑꯗꯒꯤ ꯁ꯭ꯋꯤꯁꯇꯨꯁꯨ ꯑꯣꯟ ꯇꯧꯕ ꯃꯇꯝꯗ ꯃꯩ ꯆꯠꯇ꯭ꯔꯦ ꯑꯗꯨꯅ ꯑꯗꯨꯛꯀꯤ ꯃꯇꯤꯛ ꯅꯨꯡꯉꯥꯏꯇ꯭ꯔꯦ ꯑꯩꯅ ꯈꯜꯂꯨꯕ ꯋꯥꯈꯜꯗꯨꯒ ꯑꯣꯏꯔꯛꯄ ꯄꯣꯠꯁꯤꯒ ꯌꯥꯝꯅ ꯅꯨꯡꯉꯥꯏꯇ꯭ꯔꯦ ꯑꯗꯨꯅ ꯄꯪꯈꯥꯁꯤ ꯎꯡꯎ ꯌꯥꯗ꯭ꯔꯦ ꯑꯗꯒꯤ ꯁꯣꯝ ꯅꯥꯀꯟꯗ ꯃꯥꯒꯤ ꯂꯥꯏꯟꯗꯨꯁꯨ ꯏꯂꯦꯛꯇ꯭ꯔꯤꯛꯇꯨꯁꯨ ꯑꯩꯈꯣꯏꯅ ꯁ꯭ꯋꯤꯁꯇꯨꯁꯨ ꯑꯣꯟ ꯇꯧꯕ ꯃꯇꯝꯗꯁꯨ ꯃꯩ ꯐꯪꯗ꯭ꯔꯦ ꯃꯔꯝ ꯑꯁꯤꯅ ꯑꯩꯈꯣꯏꯅ ꯈ꯭ꯋꯥꯏꯗꯒꯤ ꯐꯔꯦ ꯍꯥꯏꯗꯅ ꯂꯩꯔꯨꯔꯤꯕ ꯑꯗꯨꯒꯨꯝꯕ ꯑꯩꯈꯣꯏꯒꯤ ꯐꯦꯟꯗꯨꯁꯨ ꯁꯤꯖꯤꯟꯅꯕ ꯌꯥꯗ꯭ꯔꯦ ꯄꯩꯁꯥꯗꯪ ꯇꯤꯡꯉꯒ ꯇꯣꯛꯑꯦ ꯑꯗꯨꯒ ꯄꯩꯁꯥ ꯄꯩꯁꯥꯗꯨꯁꯨ ꯂꯩꯇ ꯂꯩꯇꯅ ꯇꯁꯦꯡꯅ ꯑꯩꯈꯣꯏꯅ ꯀꯥꯂꯦꯟꯒꯤ ꯃꯇꯝꯗ ꯐꯦꯟ ꯑꯃ ꯗꯔꯀꯥꯔ ꯂꯩ ꯍꯥꯏꯗꯅ ꯂꯩꯔꯨꯕꯅꯦ ꯑꯁꯥꯕꯗꯒꯤ ꯉꯥꯛꯊꯣꯛꯀꯅꯤ ꯍꯥꯏꯅ ꯈꯜꯂꯨꯔꯒ ꯑꯁꯥꯕꯗꯨꯁꯨ ꯉꯥꯛꯊꯣꯛꯄ ꯉꯝꯗ꯭ꯔꯦ ꯑꯗꯨꯒ ꯐꯦꯟꯗꯨꯒꯤ ꯄꯩꯁꯥꯗꯨꯅ ꯍꯦꯟꯅ ꯄꯥꯝꯃꯨꯔꯦ ꯑꯗ ꯑꯇꯣꯞꯄ ꯍꯤꯔꯝ ꯑꯃꯗ ꯁꯤꯖꯤꯟꯅꯔꯝꯕꯅ ꯍꯦꯟꯅ ꯐꯩ ꯑꯅ ꯈꯜꯂꯦ ꯑꯗ ꯑꯩꯅ ꯐꯦꯟꯁꯤ ꯌꯥꯝꯅ ꯀꯥꯟꯅꯒꯅꯤ ꯍꯥꯏꯅ ꯈꯜꯂꯨꯔꯒ ꯃꯗꯨꯒꯤ ꯑꯣꯟꯅ ꯇꯩꯅꯕꯗ ꯑꯩꯉꯣꯟꯗ ꯀꯥꯟꯅꯗꯕ ꯐꯦꯟꯁꯤꯅ ꯑꯩꯉꯣꯟꯗ ꯑꯗꯨꯛꯀꯤ ꯃꯇꯤꯛ ꯑꯩꯈꯣꯏꯒꯤ ꯑꯋꯥꯕ ꯆꯩꯊꯦꯡ ꯑꯃ ꯄꯤꯕꯒ ꯆꯞ ꯃꯥꯟꯅꯔꯦ ꯑꯗꯨꯅ ꯑꯁꯤꯒꯨꯝꯂꯕ ꯐꯦꯟ ꯑꯁꯦ ꯑꯩ ꯂꯩꯔꯨꯕꯒꯤ ꯀꯥꯟꯅꯐꯝ ꯑꯃꯠꯇ ꯈꯪꯗ꯭ꯔꯦ ꯄꯩꯁꯥ ꯈꯛꯇꯪ ꯇꯤꯡꯂꯒ ꯇꯣꯛꯑꯦ